ꯑꯩꯅ ꯅꯍꯥꯟ ꯔꯦꯁꯇꯨꯔꯦꯟ ꯑꯃꯗ ꯆꯪꯂꯛꯂꯒ ꯆꯧ ꯃꯣꯃꯣ ꯆꯥꯔꯕꯅꯤ ꯑꯗꯨ ꯃꯇꯝꯗ ꯑꯩꯉꯣꯟꯗ ꯀꯣꯄꯟ ꯑꯃ ꯐꯪꯉꯦ ꯑꯩ ꯑꯗꯨ ꯍꯌꯦꯡ ꯍꯥꯡꯆꯤꯠ ꯑꯩ ꯑꯃꯨꯛꯀ ꯆꯥꯅꯤꯡꯉꯤ ꯄꯣꯠ ꯈꯔ ꯑꯣꯗꯔ ꯇꯧꯒꯦ ꯔꯤꯗꯤꯝ ꯀꯣꯄꯟꯗꯨꯗ ꯔꯤꯗꯤꯝ ꯇꯧꯅꯤꯡꯉꯦ ꯖꯨꯁ ꯂꯥꯁꯤ ꯑꯦꯄꯜ ꯖꯨꯁꯀꯨꯝꯕ ꯂꯤꯃꯣꯟ ꯖꯨꯁꯀꯨꯝꯕ ꯑꯗꯨꯒ ꯆꯤꯀꯟ ꯆꯧ ꯃꯣꯃꯣ ꯐ꯭ꯔꯥꯏ ꯔꯥꯏꯁ ꯑꯗꯨꯒꯨꯝꯕ ꯑꯣꯗꯔ ꯇꯧꯅꯤꯡꯉꯤ ꯃꯊꯪ ꯍꯞꯇꯥꯗ ꯑꯩ ꯂꯥꯛꯂꯒ ꯆꯥꯒꯅꯤ